ꯍꯜꯂꯣ ꯑꯥ ꯇꯥꯔꯦ ꯑꯣꯖꯥ ꯁ꯭ꯀꯨꯜꯁꯤꯗꯤ ꯀꯔꯝꯕ ꯃꯑꯣꯡꯗ ꯀꯔꯝꯕ ꯃꯑꯣꯡꯗ ꯆꯥꯎꯈꯠꯅꯕꯒꯤꯗꯃꯛꯇ ꯍꯣꯠꯅꯁꯤꯒꯦ ꯑꯣꯖꯥ ꯁ꯭ꯀꯨꯜꯁꯤꯕꯣ ꯑꯣꯖꯥ ꯑꯝ

ꯍꯣꯏ ꯍꯣꯏ ꯑꯗꯨ ꯑꯩꯈꯣꯏ ꯑꯉꯥꯡꯒꯤ ꯏꯪꯂꯤꯁ ꯍꯩꯅꯕꯒꯤꯗꯃꯛꯇ ꯏꯪꯂꯤꯁ ꯉꯥꯡꯍꯟꯗꯅ ꯑꯩꯈꯣꯏ ꯇꯧꯅꯕ ꯍꯣꯠꯅꯁꯦ ꯆꯥꯎꯈꯠꯅꯕꯒꯤꯗꯃꯛꯇ ꯃꯌꯥꯝꯗꯒꯤ ꯍꯦꯟꯅꯕ ꯍꯥꯏꯕꯗꯣ ꯑꯩꯈꯣꯏ ꯑꯣꯖꯥ ꯃꯈꯩ ꯈꯟꯅꯔꯒ ꯆꯥꯎꯈꯠꯅꯕꯒꯤꯗꯃꯛꯇ ꯑꯩꯈꯣꯏꯅ ꯍꯣꯠꯅꯁꯤꯔ ꯍꯥꯏꯕ ꯑꯣꯖꯥ ꯎꯝ ꯍꯣꯏ ꯑꯣꯖꯥ ꯎꯝ ꯍꯣꯏ ꯄꯦꯔꯦꯟ ꯀꯧꯈꯠꯂꯒ ꯎꯝ ꯄꯦꯔꯦꯟ ꯀꯧꯈꯠꯂꯒ ꯃꯈꯣꯏꯒꯤꯁꯨ ꯀꯔꯤ ꯃꯣꯠ ꯂꯥꯕꯒꯦ ꯍꯥꯏꯕꯗꯣ ꯃꯈꯣꯏꯗꯒꯤꯁꯨ ꯇꯥꯔꯥꯒ ꯑꯩꯈꯣꯏꯅꯁꯨ ꯍꯣꯠꯅꯔꯒ ꯑꯉꯥꯡꯁꯤꯡꯕꯨ ꯃꯌꯥꯝꯒꯤ ꯁ꯭ꯀꯨꯜꯗꯒꯤ ꯍꯦꯟꯒꯠꯅꯕ ꯃꯤꯊꯣꯏ ꯃꯤꯍꯦꯟꯅꯕ ꯍꯣꯠꯅꯁꯦ ꯑꯩꯈꯣꯏꯅ ꯑꯣꯖꯥ ꯎꯝ ꯑꯩꯏꯇꯦꯝ ꯈꯔ ꯍꯥꯞꯆꯤꯜꯂꯒ ꯑꯉꯥꯡꯁꯤꯡꯕꯨ ꯃꯇꯝ ꯈꯔ ꯔꯦꯁ ꯂꯧꯅꯕꯒꯤ ꯃꯇꯝꯁꯨ ꯑꯩꯈꯣꯏꯅ ꯄꯤꯁꯦ ꯑꯣꯖꯥ ꯑꯗꯨ ꯑꯩꯈꯣꯏꯒꯤ ꯑꯉꯥꯡꯒꯤ ꯒꯥꯔꯖꯤꯌꯥꯟꯁꯦ ꯄꯦꯔꯦꯟꯁꯦ ꯇꯧꯔꯒ ꯑꯩꯈꯣꯏꯒꯤ ꯆꯥꯎꯈꯠꯄꯒꯤ ꯀꯔꯤ ꯀꯔꯝꯍꯥꯏꯅ ꯇꯧꯁꯤꯒꯦ ꯑꯉꯥꯡꯁꯤ ꯀꯔꯝꯕ ꯃꯑꯣꯡꯗ ꯁꯦꯟꯅꯁꯤꯒꯦ ꯀꯔꯝꯕ ꯃꯑꯣꯡꯗ ꯑꯩꯈꯣꯏ ꯑꯉꯥꯡꯁꯤꯡꯕꯨ ꯆꯥꯎꯈꯠꯅꯕ ꯍꯣꯠꯅꯗꯤꯁꯤꯒꯦ ꯂꯥꯏꯔꯤꯛ ꯂꯥꯏꯁꯨ ꯍꯩꯅꯕꯒꯤꯗꯝꯇ ꯑꯉꯥꯡꯁꯤꯡꯕꯨ ꯑꯩꯈꯣꯏꯅ ꯁꯦꯟꯅꯁꯤꯒꯦꯅ ꯄꯦꯔꯦꯟꯁꯤꯡ ꯇꯧꯔꯒ ꯀꯧꯔꯒ ꯑꯩꯈꯣꯏꯒꯤ ꯁ꯭ꯀꯨꯜꯁꯦ ꯁꯨꯝꯃꯥꯏꯅ ꯆꯥꯎꯈꯠꯍꯟꯒꯅꯤ ꯍꯥꯏꯕ ꯒꯥꯔꯖꯤꯌꯥꯟ ꯀꯧꯔꯒ ꯐꯖꯟꯅ ꯃꯦꯇꯤꯡ ꯑꯃ ꯇꯧꯔꯒ ꯑꯩꯈꯣꯏꯒꯤ ꯁ꯭ꯀꯨꯜꯁꯦ ꯃꯤꯌꯥꯝꯗꯒꯤ ꯍꯦꯟꯅꯕꯒꯤ ꯍꯣꯠꯅꯁꯦ ꯑꯣꯖꯥ ꯑꯣꯖꯥ ꯉꯥꯏꯈꯣ ꯑꯗꯨ ꯑꯥꯡꯁꯤꯡꯁꯤ ꯑꯐꯕ ꯑꯉꯥꯡ ꯍꯥꯏꯕꯗꯣ ꯑꯣꯏꯍꯟꯅꯕ ꯑꯩꯈꯣꯏꯅ ꯈꯔ ꯍꯣꯠꯅꯁꯦꯕ ꯑꯣꯖꯥꯅ ꯍꯣꯠꯅꯔꯒ ꯑꯉꯥꯡꯁꯦ ꯍꯩꯒꯗꯃꯦ ꯃꯌꯨꯝꯗ ꯃꯃꯥ ꯃꯄꯥꯒꯤ ꯃꯊꯧꯁꯨ ꯇꯥꯏ ꯑꯩꯈꯣꯏꯅ ꯍꯧꯠꯅꯩ ꯍꯥꯏꯅ ꯑꯩꯈꯣꯏꯅ ꯃꯈꯣꯏꯗ ꯃꯇꯝ ꯈꯨꯗꯤꯡꯃꯛꯇ ꯍꯣꯠꯅꯕ ꯅꯠꯇꯦ ꯑꯗꯨꯅ ꯃꯌꯨꯝꯒꯤ ꯃꯃꯥ ꯃꯄꯥꯒꯤ ꯗꯥꯏꯇ ꯌꯥꯝꯅ ꯆꯪꯏ ꯑꯗꯨꯅ ꯃꯈꯣꯏꯒꯤ ꯗꯥꯏꯇꯁꯨ ꯄꯨꯟꯅ ꯑꯥꯈꯣꯏꯒꯤꯅꯦ ꯃꯈꯣꯏꯒꯤꯅꯦ ꯄꯨꯜꯂꯒ ꯆꯇꯝꯗꯨ ꯀꯩꯗꯧꯔꯒ ꯃꯈꯣꯏꯒꯤ ꯑꯉꯥꯥꯁꯤꯡꯁꯦ ꯀꯔꯝ ꯍꯥꯏꯅ ꯐꯍꯟꯁꯤꯒꯦ ꯍꯥꯏꯕꯗꯨ ꯑꯗꯨ ꯒꯥꯔꯖꯤꯌꯥꯟꯒ ꯇꯧꯔꯒ ꯑꯉꯥꯡꯁꯤꯡꯒꯤ ꯆꯥꯎꯈꯠꯅꯕꯗꯤꯗꯃꯛꯇ ꯍꯣꯠꯅꯁꯤ ꯃꯇꯝ ꯈꯔ ꯃꯈꯣꯏꯕꯨ ꯁꯥꯟꯅꯕꯕꯤ ꯒꯦꯞ ꯂꯩꯍꯜꯂꯒ ꯑꯉꯥꯡꯕꯨ ꯃꯁꯥ ꯃꯎꯁꯨ ꯐꯅꯉꯥꯏꯒꯤ ꯇꯧꯁꯦ ꯑꯥ ꯑꯥ ꯎꯃ ꯑꯗꯨꯅꯤ ꯑꯗꯨꯃꯥꯏꯅ ꯈꯟꯅꯔꯁꯦ ꯑꯣꯖꯥ ꯍꯌꯦꯡ ꯑꯃꯨꯛ ꯎꯅꯔꯁꯦ ꯉꯗꯤꯒꯤ ꯊꯝꯃꯁꯦ ꯑꯣꯖꯥ ꯀꯣꯛ